ꯉꯥ ꯐꯥꯕ ꯆꯠꯄꯗ ꯑꯩꯈꯣꯏꯅ ꯊꯦꯡꯅꯕ ꯈꯨꯗꯣꯡ ꯆꯥꯗꯕ ꯁꯤꯡ ꯑꯗꯨꯗꯤ ꯅꯣꯡꯂꯩ ꯅꯨꯡꯁꯤꯠ ꯅꯣꯡ ꯆꯨꯊꯔꯛꯄ ꯑꯈꯦꯛ ꯑꯔꯥꯎ ꯅꯪꯂꯛꯄ ꯊꯛꯅꯕ ꯏꯁꯤꯡ ꯂꯣꯏꯁꯤꯜꯂꯛꯄ ꯂꯥꯡꯑꯣꯜ ꯏꯟ ꯁꯦꯒꯥꯏꯈꯤꯕ ꯉꯥ ꯐꯥꯅꯕ ꯈꯣꯏ ꯇꯥꯍꯧꯕ ꯈꯣꯏ ꯃꯔꯤꯅꯆꯤꯡꯕ ꯇꯠꯈꯤꯕ ꯁꯦꯒꯥꯏꯈꯤꯕ ꯑꯩꯅ ꯅꯣꯡꯂꯩ ꯅꯨꯡꯁꯤꯠ ꯅꯠꯇ꯭ꯔꯒ ꯐꯠꯇꯕ ꯅꯣꯡꯖꯨ ꯅꯨꯡꯁꯥꯒꯤ ꯐꯤꯕꯝ ꯀꯌꯥ ꯃꯔꯨꯝ ꯊꯦꯡꯅꯖꯩ ꯄꯨꯟꯁꯤꯗ ꯅꯠꯇ ꯅꯠꯇꯕ ꯏꯊꯛ ꯏꯆꯥꯎ ꯅꯣꯡꯂꯩ ꯅꯨꯡꯁꯤꯠ ꯀꯌꯥ ꯃꯔꯨꯝ ꯂꯥꯛꯄꯗꯩ ꯌꯥꯝꯅꯁꯨ ꯀꯤ ꯌꯥꯝꯅ ꯀꯤꯅ ꯀꯤꯅꯁꯨ ꯊꯦꯡꯅꯈꯤ ꯑꯃꯁꯨꯡ ꯃꯗꯨꯒꯤ ꯑꯔꯨꯕ ꯐꯤꯕꯝꯁꯤꯡ ꯍꯥꯏꯕꯗꯤ ꯅꯣꯡꯂꯩ ꯅꯨꯡꯁꯤꯠ ꯑꯈꯦꯛ ꯑꯔꯥꯎꯅꯆꯤꯡꯕ ꯏꯁꯤꯡ ꯏꯆꯥꯎꯁꯤꯡ ꯂꯥꯛꯄ ꯀꯥꯟꯗ ꯑꯩꯅ ꯍꯤ ꯃꯅꯨꯡꯗ ꯆꯪꯗꯨꯅ ꯁꯩꯗꯥꯡꯐꯝ ꯂꯧꯖꯩ ꯑꯃꯁꯨꯡ ꯏꯁꯤꯡ ꯑꯗꯨ ꯇꯥꯔꯛꯄꯗꯣ ꯅꯣꯡꯂꯩ ꯅꯨꯡꯁꯤꯠꯀꯤ ꯏꯁꯤꯡ ꯅꯣꯡꯖꯨꯒꯤ ꯏꯁꯤꯡ ꯑꯗꯨ ꯇꯥꯔꯛꯄꯗꯣ ꯌꯥꯔꯒ ꯊꯛꯈꯤ ꯌꯥꯝ ꯋꯥꯅ ꯑꯗꯨꯝꯅ ꯑꯋꯥꯕꯁꯤ ꯀꯌꯥ ꯃꯔꯨꯝ ꯊꯦꯡꯅꯈꯤ ꯅꯣꯡꯂꯩ ꯅꯨꯡꯁꯤꯠꯀꯤ